ꯁꯣꯝ ꯑꯜ ꯍꯌꯥꯠꯀꯤ ꯃꯦꯅꯦꯖꯔ ꯑꯣꯏꯕꯤꯔꯕꯣ ꯑꯩꯅ ꯉꯁꯥꯏ ꯆꯤꯛꯀꯟ ꯕꯤꯔꯌꯥꯅꯤ ꯑꯣꯗꯔ ꯇꯧꯖꯈꯤꯕꯅꯦ ꯑꯗꯣ ꯑꯣꯟꯅꯅ ꯕꯤꯐ ꯕꯤꯔꯌꯥꯅꯤ ꯑꯣꯏꯅ ꯂꯥꯛꯑꯦ ꯑꯗꯨꯅ ꯑꯩ ꯔꯤꯇꯔꯟ ꯇꯧꯕ ꯄꯥꯝꯃꯦ ꯁꯤꯁꯦ ꯑꯗꯨꯒ ꯔꯤꯐꯟ ꯇꯧꯕꯗꯤ ꯑꯩꯅ ꯉꯁꯥꯏ ꯖꯤꯄꯦꯗ ꯖꯤꯄꯦ ꯇꯧꯈꯤꯕ ꯌꯨ ꯄꯤ ꯑꯥꯏ ꯅꯝꯕꯔꯗꯣ ꯑꯗꯨꯗ ꯑꯣꯏꯅ ꯔꯤꯐꯟ ꯇꯧꯕꯤꯔꯛꯑꯣ